ꯑꯩ ꯅꯍꯥꯟ ꯃꯉꯥꯜ ꯏꯟꯇꯔꯄ꯭ꯔꯥꯏꯖꯦꯁꯇꯒꯤ ꯂꯥꯏꯔꯤꯛ ꯂꯤꯁꯤꯡ ꯑꯅꯤ ꯀ꯭ꯂꯥꯁ ꯇꯦꯟꯒꯤ ꯑꯉꯥꯡꯒꯤ ꯏꯡꯂꯤꯁꯀꯤ ꯂꯥꯏꯔꯤꯛ ꯂꯤꯁꯤꯡ ꯑꯅꯤ ꯑꯣꯔꯗꯔ ꯇꯧꯖꯕꯅꯤ ꯔꯤꯂꯤꯞ ꯀꯦꯝꯗ ꯄꯤꯅꯕ ꯑꯗꯨꯗ ꯑꯩꯅ ꯁꯤꯗ ꯗꯦꯂꯤꯕꯔꯤ ꯇꯧꯕꯤꯔꯛꯄ ꯃꯇꯝꯗ ꯆꯦꯛ ꯇꯧꯔꯀꯥꯟꯗ ꯑꯕꯞ ꯇꯣꯏꯟꯇꯤ ꯄꯤꯁ ꯋꯥꯠꯂꯝꯃꯦ ꯑꯗꯒꯤ ꯃꯅꯨꯡꯗ ꯃꯨꯛ ꯍꯥꯖꯟꯕ ꯑꯗꯒꯤ ꯀꯣꯕꯔ ꯅꯟꯊꯦꯔꯛꯄ ꯁꯤꯒꯨꯝꯕ ꯃꯌꯥꯝ ꯌꯥꯎꯔꯒ ꯗꯤꯂꯤꯕꯔꯤ ꯇꯧꯕꯤꯔꯛꯑꯦ ꯍꯥꯏꯇꯥꯔꯦ ꯑꯗꯣ ꯑꯉꯥꯡꯒꯤ ꯂꯥꯏꯔꯤꯛꯀꯤ ꯑꯣꯏꯕꯅꯤꯅ ꯁꯤ ꯁꯦꯔꯥꯟꯅꯅ ꯆꯠꯈꯤꯕꯒꯤ ꯆꯥꯟꯁꯨ ꯃꯦ ꯌꯥꯝ ꯋꯥꯡꯉꯦ ꯑꯗꯨꯅ ꯁꯤꯒꯨꯝꯕ ꯄ꯭ꯔꯤꯟꯇꯤꯡ ꯍꯥꯎꯁꯇ ꯊꯕꯛ ꯇꯧꯕꯤꯔꯒꯗꯤ ꯍꯦꯟꯅ ꯗꯦꯗꯤꯀꯦꯁꯟ ꯑꯣꯏꯅ ꯊꯕꯛꯇꯣ ꯇꯧꯕꯤꯅꯕ ꯍꯦꯟꯅ ꯆꯦꯛꯁꯤꯟꯅꯕ ꯍꯥꯏꯖꯔꯤ